ꯑꯥ ꯍꯜꯂꯣ ꯅꯨꯡꯉꯥꯏꯔꯤꯕ꯭ꯔꯣ ꯌꯥꯝ ꯅꯨꯡꯉꯥꯏꯔꯦ ꯆꯥꯔꯕ꯭ꯔꯣ ꯅꯨꯡꯉꯥꯏꯔꯒ ꯂꯩꯔꯦ ꯀꯔꯤ ꯊꯕꯛ ꯇꯧꯒꯦꯔꯣ ꯐꯣꯟ ꯒꯦꯝ ꯁꯥꯟꯅꯔꯒ ꯂꯩꯌꯦ ꯍꯣꯏ ꯇꯨꯝꯐꯝꯗꯒꯤ ꯁꯥꯟꯅꯔꯒ ꯂꯩꯌꯦ ꯀꯔꯤ ꯇꯧꯕ꯭ꯔꯥ ꯅꯪ ꯍꯣꯏ ꯍꯧꯖꯤꯛꯀꯥꯟ ꯋꯥꯇꯔ ꯑꯃ꯭ꯌꯨꯖꯃꯦꯟ ꯄꯥꯔꯛꯇ ꯃꯤ ꯂꯣꯏꯅꯃꯛ ꯑꯗꯨꯗꯒꯤ ꯏꯟꯖꯣꯏꯃꯦꯟꯠ ꯇꯧꯋꯦ ꯑꯩꯈꯣꯏꯅꯤꯁꯨ ꯅꯨꯃꯤꯠ ꯑꯃ ꯆꯠꯁꯦ ꯑꯗꯨꯗ ꯍꯣꯏ ꯍꯣꯏ ꯂꯩꯌꯦ ꯑꯩꯈꯣꯏ ꯂꯩꯌꯦ ꯑꯗꯨꯗꯒꯤ ꯏꯟꯖꯣꯏꯃꯦꯟ ꯇꯧꯔꯒ ꯄꯥꯔꯇꯤ ꯇꯧꯁꯦ

ꯍꯣꯏ ꯑꯗꯨ ꯅꯦꯛꯁ ꯋꯤꯛ ꯇ꯭ꯨꯌꯏꯁꯗꯦꯒꯨꯝꯕ ꯀꯔꯝ ꯇꯧꯁꯤꯔꯥ

ꯑꯣ ꯑꯗꯨꯒ ꯅꯪ ꯅꯪꯒꯤ ꯐꯦꯃꯤꯂꯤ ꯂꯣꯏꯅꯃꯛ ꯄꯨꯔꯒ ꯆꯠꯁꯤꯀꯣ ꯍꯣꯏ ꯅꯪꯒꯤ ꯐꯦꯃꯤꯂꯤ ꯑꯩꯒꯤ ꯐꯦꯃꯤꯂꯤ ꯂꯣꯏꯅꯃꯛ

ꯑꯗꯣ ꯑꯗꯨꯗꯤ ꯅꯪꯅ ꯀꯔꯤ ꯀꯔꯤ ꯀꯔꯤ ꯀꯔꯤ ꯆꯥꯅꯤꯡꯕ꯭ꯔꯥ ꯊꯛꯅꯤꯡꯕ ꯂꯣꯏꯅꯃꯛ ꯅꯪꯒꯤ ꯀꯨꯁꯤꯅꯤ ꯑꯩꯁꯨ ꯑꯩꯒꯤ ꯀꯔꯤ ꯊꯛꯅꯤꯡꯕ ꯆꯥꯅꯤꯡꯕ ꯂꯣꯏꯅꯃꯛ ꯂꯧꯔꯒ ꯆꯠꯁꯦ ꯑꯗꯨꯗꯒꯤ ꯗꯥꯟꯁ ꯇꯧꯔꯒ ꯄꯥꯔꯇꯤ ꯇꯧꯁꯤ ꯍꯣꯏ ꯑꯗꯣ ꯅꯨꯃꯤꯠꯇꯤ ꯇ꯭ꯌꯨꯁꯗꯦꯅꯤꯅꯦ ꯀꯣ ꯇꯧꯐꯝ ꯍꯣꯏ ꯍꯣꯏ ꯑꯗꯣ ꯍꯣꯏ ꯑꯉꯥꯡ ꯑꯥ ꯑꯗꯨꯅꯤꯀꯣ ꯑꯗꯨ ꯀꯔꯝ ꯇꯧꯁꯤꯔꯥ ꯍꯣꯏ ꯍꯣꯏ ꯍꯣꯏ ꯐꯦꯃꯤꯂꯤ ꯄꯨꯒꯅꯤ ꯑꯗꯨꯒ ꯑꯉꯥꯡꯈꯣꯏꯅ ꯂꯥꯏꯔꯤꯛ ꯇꯝꯕꯗꯨ ꯁꯨꯇꯤꯁꯨ ꯅꯤꯔꯒ ꯆꯠꯁꯤꯀꯣ ꯂꯣꯏꯅꯃꯛ ꯍꯣꯏ ꯍꯣꯏ ꯂꯣꯏꯅꯃꯛ ꯆꯠꯀꯅꯤ ꯍꯣꯏ ꯑꯗꯨ ꯊꯝꯈ꯭ꯔꯁꯦ